ꯚꯥꯔꯠꯅ ꯀꯣ ꯑꯦꯟꯇꯔꯄ꯭ꯔꯦꯅꯔꯁꯤꯡ ꯃꯌꯥꯝ ꯑꯃ ꯊꯣꯛꯂꯛꯄꯒꯤ ꯃꯇꯝ ꯑꯣꯏꯔꯦꯅ ꯈꯜꯂꯤꯀꯣ ꯀꯔꯤꯒꯤꯅꯣ ꯍꯥꯏꯕ ꯑꯃꯁꯨꯡ ꯀꯔꯝꯅ ꯍꯥꯏꯔꯤꯕꯁꯦ ꯁꯤꯗꯩꯁꯤꯗ ꯀꯔꯤꯒꯤꯅꯣ ꯍꯥꯏꯕ ꯃꯇꯝꯁꯤꯗꯩꯗ ꯑꯩꯈꯣꯏꯁꯦ ꯌꯨꯠ ꯃꯌꯥꯝ ꯑꯃꯁꯦ ꯂꯥꯏꯔꯤꯛ ꯂꯥꯏꯁꯨ ꯃꯌꯥꯝ ꯑꯃ ꯇꯝꯃꯦ ꯇꯝꯖꯤꯜꯂꯀꯥꯟꯁꯤꯗ ꯒꯃꯦꯟꯒꯤ ꯑꯣꯏꯕ ꯖꯣꯕꯇꯤ ꯃꯇꯝꯆꯥꯅ ꯐꯪꯗ꯭ꯔꯦ ꯑꯗꯨ ꯒꯃꯦꯟꯒꯤ ꯖꯣꯕꯇꯣ ꯉꯥꯏꯔꯤꯉꯩꯗ ꯑꯩꯈꯣꯏ ꯆꯥꯗꯕ ꯌꯥꯔꯣꯏ ꯆꯠꯇꯕ ꯌꯥꯔꯣꯏ ꯐꯤꯔꯣꯜ ꯁꯦꯠꯇꯕ ꯌꯥꯔꯣꯏ ꯒꯥꯔꯤ ꯇꯣꯡꯗꯕ ꯌꯥꯔꯣꯏ ꯊꯕꯛ ꯊꯧꯔꯝ ꯃꯌꯥꯝ ꯑꯃ ꯂꯩꯕꯁꯤꯡꯁꯦ ꯑꯩꯈꯣꯏ ꯂꯦꯞꯊꯣꯛꯄ ꯇꯧꯗꯕꯗꯤ ꯌꯥꯔꯣꯏꯗꯕꯅꯤꯅ ꯂꯣꯏꯅ ꯇꯧꯒꯗꯕꯅꯤꯅ ꯒꯃꯦꯟ ꯖꯣꯕꯇꯣ ꯁꯨꯝ ꯉꯥꯏ ꯂꯩꯗꯣꯏ ꯁꯔꯨꯛꯄꯨꯗꯤ ꯑꯩꯈꯣꯏꯅ ꯏꯁꯥꯅ ꯑꯦꯟꯇꯔꯄ꯭ꯔꯦꯅꯔ ꯑꯃ ꯑꯣꯏ ꯇꯥꯔꯗꯤ ꯑꯩꯒꯤ ꯏꯈꯥꯗ ꯃꯤ ꯇꯔꯥ ꯑꯃ ꯀꯨꯟ ꯑꯃꯁꯨ ꯊꯕꯛ ꯄꯤꯔꯅꯤ ꯃꯣꯏꯒꯤ ꯐꯦꯃꯂꯤꯒꯤꯁꯨ ꯁꯞꯄꯣꯔꯠ ꯇꯧꯕꯤꯔꯅꯤ ꯂꯣꯏꯅ ꯂꯣꯏꯅꯅ ꯏꯁꯥꯁꯨ ꯆꯥꯎꯈꯠꯂꯅꯤ ꯑꯗꯨꯗꯨꯒ ꯃꯣꯏꯁꯨ ꯊꯕꯛ ꯇꯧꯕꯝ ꯆꯥꯐꯝ ꯁꯨꯐꯝ ꯅꯣꯝꯐꯝ ꯂꯩꯇꯅ ꯉꯥꯎꯗꯨꯅ ꯂꯩꯔꯝꯕ ꯃꯤꯁꯤꯡꯗꯣ ꯑꯗꯨꯒꯤꯁꯨ ꯃꯣꯏꯒꯤ ꯃꯣꯏꯗꯁꯨ ꯃꯇꯦꯡ ꯄꯥꯡꯉꯅꯤ ꯂꯣꯏꯅ ꯂꯣꯏꯅꯅ ꯃꯣꯏꯒꯤ ꯐꯦꯝꯂꯤꯒꯤ ꯑꯣꯏꯕ ꯂꯥꯏꯔꯤꯛ ꯂꯥꯏꯁꯨ ꯇꯝꯕ ꯑꯣꯏꯒꯦꯔ ꯆꯥꯅ ꯊꯛꯅꯕ ꯑꯣꯏꯒꯦꯔ ꯁꯦꯠꯅ ꯆꯥꯅꯕ ꯑꯣꯏꯒꯦꯔ ꯑꯗꯨꯝꯕ ꯃꯌꯥꯝ ꯑꯩꯈꯣꯏꯒꯤ ꯅꯣꯡꯃꯒꯤ ꯍꯤꯡꯕꯗ ꯆꯪꯗ ꯌꯥꯗꯕ ꯅꯤꯠꯁ ꯃꯌꯥꯝꯁꯦ ꯁꯤꯁꯦ ꯑꯩꯈꯣꯏ ꯊꯕꯛ ꯏꯪꯈꯥꯡ ꯁꯨꯔꯒ ꯄꯩꯁꯥ ꯇꯥꯜꯂꯀꯥꯟꯗ ꯑꯩꯈꯣꯏꯅ ꯐꯪꯒꯗꯧ ꯉꯥꯛꯇꯅꯤ ꯑꯗꯣ ꯁꯨꯝꯕꯁꯤꯡꯁꯦ ꯑꯩꯈꯣꯏꯅ ꯒꯃꯦꯟ ꯖꯣꯕ ꯉꯥꯏꯗꯕꯤꯗ ꯑꯦꯟꯇꯔꯄ꯭ꯔꯦꯅꯔ ꯑꯃ ꯑꯣꯏ ꯇꯥꯔꯗꯤ ꯑꯩ ꯏꯟꯇꯔꯄ꯭ꯔꯦꯅꯔꯗꯨꯒꯤ ꯃꯈꯥꯗ ꯃꯤꯑꯣꯏ ꯇꯔꯥ ꯑꯃ ꯀꯨꯟ ꯑꯃ ꯀꯨꯟꯊ꯭ꯔꯥ ꯑꯃ ꯊꯕꯛ ꯄꯤꯔꯕ ꯃꯇꯨꯡꯗꯩꯗꯨꯗ ꯃꯈꯣꯏ ꯃꯈꯣꯏꯒꯤ ꯏꯃꯨꯡꯗꯨꯗꯁꯨ ꯑꯩꯈꯣꯏꯅ ꯃꯇꯦꯡ ꯄꯥꯡꯕꯤꯕ ꯌꯥꯏ ꯄ꯭ꯂꯁ ꯑꯩꯅ ꯏꯟꯇꯔꯄ꯭ꯔꯦꯅꯔ ꯑꯃ ꯑꯣꯏꯇꯥꯗꯤ ꯑꯩꯈꯣꯏꯅ ꯃꯇꯝ ꯏꯟꯇꯔꯄ꯭ꯔꯦꯅꯔꯗꯨ ꯑꯣꯏꯇꯥꯗꯤ ꯑꯩꯈꯣꯏꯅ ꯍꯥꯏꯗꯤ ꯄꯔꯗꯛ ꯃꯌꯥꯝ ꯑꯃ ꯄꯨꯊꯣꯛꯑꯅꯤ ꯑꯗꯨꯒ ꯍꯥꯏꯔꯤꯕ ꯄꯔꯗꯛꯁꯤꯡ ꯑꯗꯣ ꯑꯩꯈꯣꯏꯅ ꯃꯐꯝ ꯁꯤꯟꯕ ꯊꯨꯡꯅ ꯑꯩꯈꯣꯏꯅ ꯃꯥꯔꯀꯦꯠ ꯃꯥꯔꯀꯦꯠꯇꯤꯡ ꯇꯧꯔꯅꯤ ꯃꯥꯔꯀꯦꯠ ꯑꯦꯔꯤꯌꯥ ꯁꯦꯝꯃꯅꯤ ꯁꯦꯝꯒꯠ ꯂꯣꯏꯔꯕ ꯃꯇꯨꯡꯗꯨꯗꯩꯗ ꯑꯩꯈꯣꯏꯅ ꯃꯄꯥꯜ ꯂꯝꯗꯒꯤ ꯃꯤꯔꯝꯗꯒꯤ ꯑꯩꯈꯣꯏꯅ ꯄꯣꯠ ꯆꯩ ꯂꯧꯗꯅ ꯁꯤꯖꯤꯟꯅꯔꯤꯕ ꯆꯥꯔꯤ ꯊꯛꯏꯕ ꯃꯌꯥꯝ ꯑꯁꯦ ꯑꯁꯤꯁꯦ ꯑꯩꯈꯣꯏꯅ ꯏꯟꯇꯔꯄ꯭ꯔꯦꯅꯔ ꯃꯌꯥꯝ ꯑꯃ ꯊꯣꯛꯂꯛꯇꯥꯔꯗꯤ ꯑꯩꯈꯣꯏ ꯃꯄꯥꯜ ꯂꯝꯗꯒꯤ ꯄꯣꯠ ꯆꯩ ꯂꯧꯕ ꯗꯔꯀꯥꯔ ꯑꯣꯏꯔꯔꯣꯏ ꯑꯩꯒꯤ ꯑꯩꯒꯤ ꯏꯟꯇꯔꯄ꯭ꯔꯦꯅꯔ ꯃꯌꯥꯝꯗꯨ ꯊꯣꯛꯂꯛ ꯇꯥꯔꯗꯤ ꯃꯈꯜ ꯃꯈꯜꯒꯤ ꯄꯔꯗꯛ ꯃꯌꯥꯝ ꯄꯨꯊꯣꯛꯇꯥꯔꯗꯤ ꯏꯁꯥꯅ ꯀꯩꯅꯣ ꯏꯔꯝꯗꯝꯁꯤꯗ ꯊꯣꯛꯄ ꯄꯣꯠ ꯊꯣꯛꯁꯤꯡꯗꯣ ꯑꯩꯈꯣꯏꯅ ꯁꯤꯖꯤꯟꯅꯔꯅꯤ ꯑꯩꯈꯣꯏ ꯃꯁꯦꯜ ꯁꯤꯖꯤꯟꯅꯔꯅꯤ ꯑꯃꯒ ꯑꯃꯒ ꯑꯗꯨꯗꯨꯒ ꯄ꯭ꯂꯁ ꯑꯩꯈꯣꯏꯅ ꯃꯄꯥꯜ ꯂꯝꯗ ꯊꯥꯔꯒ ꯃꯄꯥꯜꯂꯝꯗꯩꯁꯨ ꯁꯦꯟ ꯇꯥꯟꯕꯒꯤ ꯂꯝꯕꯤ ꯑꯆꯧꯕ ꯑꯃ ꯑꯣꯏꯕ ꯌꯥꯏ ꯂꯣꯏꯅ ꯂꯣꯏꯅꯅ ꯑꯩꯈꯣꯏꯅ ꯑꯦꯟꯇꯔꯄ꯭ꯔꯦꯅꯔ ꯑꯃ ꯑꯣꯏ ꯇꯥꯔꯒꯗꯤ ꯃꯤꯒꯤ ꯃꯇꯦꯡ ꯑꯩꯈꯣꯏꯅ ꯄꯥꯡꯅꯤꯡꯕ ꯃꯌꯥꯝꯗꯨꯁꯨ ꯄꯥꯡꯕ ꯌꯥꯔꯅꯤ ꯑꯗꯨꯒ ꯁꯔꯀꯥꯔꯒꯤ ꯁꯥꯏꯠꯇꯒꯤ ꯑꯩꯈꯣꯏꯅ ꯂꯩꯉꯥꯛꯇꯒꯤ ꯑꯩꯈꯣꯏꯅ ꯃꯇꯦꯡ ꯍꯥꯏꯗꯤ ꯀꯃꯥꯏꯅ ꯃꯇꯦꯡ ꯄꯥꯡꯒꯦ ꯍꯥꯏꯕ ꯃꯇꯝꯗ ꯑꯦꯟꯇꯔꯄ꯭ꯔꯦꯅꯔ ꯑꯃ ꯑꯣꯏ ꯇꯥꯔꯗꯤ ꯃꯣꯏꯅ ꯂꯣꯟ ꯀꯣ ꯏꯁꯇꯥꯔꯠ ꯑꯞ ꯂꯣꯟ ꯄꯤ ꯑꯗꯨꯒ ꯑꯅꯧꯕ ꯑꯦꯟꯇꯔꯄ꯭ꯔꯦꯅꯔ ꯑꯣꯏꯔꯒꯅ ꯏꯁꯇꯥꯠꯇꯔ ꯂꯣꯟ ꯄꯤ ꯑꯗꯨꯒ ꯍꯥꯟꯅ ꯃꯁꯥꯒꯤ ꯑꯔꯤꯕ ꯑꯦꯟꯇꯔꯄ꯭ꯔꯦꯅꯔ ꯑꯣꯏꯔꯒꯅ ꯑꯩꯈꯣꯏꯒꯤ ꯃꯣꯏꯗ ꯉꯁꯥꯏꯒꯤ ꯑꯞꯒ꯭ꯔꯦꯠ ꯇꯧꯅꯕꯩꯗꯃꯛꯇ ꯂꯣꯟ ꯄꯤ ꯕꯦꯡꯛ ꯂꯤꯡꯀꯦꯖ ꯕꯦꯡꯛꯇꯒꯤ ꯂꯣꯟ ꯃꯌꯥꯝ ꯑꯃ ꯄꯤ ꯑꯗꯨꯗꯨꯅ ꯑꯩꯈꯣꯏꯅ ꯇꯧꯔꯤꯕ ꯑꯦꯟꯇꯔꯄ꯭ꯔꯦꯅꯔꯒꯤ ꯇꯧꯔꯤꯕ ꯊꯕꯛ ꯊꯧꯔꯝꯁꯤꯡꯗꯣ ꯍꯦꯟꯅ ꯆꯥꯎꯊꯣꯛꯅꯕ ꯑꯗꯒꯤꯗꯤ ꯍꯦꯟꯅ ꯄꯔꯗꯛ ꯄꯨꯊꯣꯛꯅꯕ ꯑꯍꯦꯟꯕ ꯃꯤ ꯍꯥꯞꯆꯤꯟꯕ ꯌꯥꯕ ꯑꯗꯨꯝꯕ ꯈꯨꯗꯣꯡꯆꯥꯕ ꯃꯌꯥꯝ ꯑꯃ ꯄꯤ ꯑꯗꯨꯒ ꯃꯇꯝ ꯃꯇꯝꯒꯤ ꯑꯣꯏꯕ ꯇ꯭ꯔꯦꯅꯤꯡꯁꯨ ꯑꯩꯈꯣꯏꯅ ꯁꯔꯀꯥꯔꯒꯤ ꯁꯥꯏꯠꯇꯒꯤ ꯑꯗꯨꯝ ꯄꯤꯕꯤꯀꯣ ꯑꯗꯨꯒ ꯑꯩꯈꯣꯏꯒꯤ ꯇ꯭ꯔꯦꯠꯇꯨꯒ ꯃꯔꯤ ꯂꯩꯅꯕ ꯇ꯭ꯔꯦꯅꯤꯡ ꯃꯈꯜ ꯃꯈꯥ ꯃꯌꯥꯝ ꯑꯃ ꯑꯗꯨꯝ ꯑꯩꯈꯣꯏ ꯁꯔꯀꯥꯔꯅꯁꯨ ꯑꯗꯨꯝ ꯄꯤꯕꯤ ꯂꯣꯟ ꯄꯤꯕꯤ ꯐꯥꯏꯅꯥꯟꯁꯦꯜ ꯁꯞꯄꯣꯠ ꯐꯖꯅ ꯑꯗꯨꯝ ꯇꯧꯕꯤ ꯁꯕꯁꯤꯗꯤ ꯌꯥꯎꯕ ꯂꯣꯟ ꯄꯤ ꯁꯤꯡꯒꯗꯕ ꯂꯣꯟ ꯁꯨꯃꯥꯏꯅ ꯇꯧꯗꯅ ꯃꯈꯜ ꯃꯈꯥꯒꯤ ꯑꯩꯈꯣꯏꯒꯤ ꯁꯔꯀꯥꯔꯅꯁꯨ ꯑꯦꯟꯇꯔꯄ꯭ꯔꯦꯅꯔꯁꯤꯡꯗ ꯀꯥꯟꯅꯕ ꯃꯌꯥꯝ ꯄꯤ ꯑꯗꯨꯗꯨꯒ ꯃꯣꯏꯒꯤ ꯃꯣꯏꯒꯤ ꯑꯣꯏꯕ ꯄꯔꯗꯛꯁꯤꯡꯗꯣ ꯑꯗꯨꯁꯨ ꯑꯗꯨꯝ ꯁꯔꯀꯥꯔꯅ ꯑꯗꯨꯝ ꯑꯩꯈꯣꯏꯒꯤ ꯄꯨꯊꯣꯛꯄꯤꯕ ꯑꯗꯨꯒ ꯑꯩꯈꯣꯏꯒꯤ ꯑꯗꯨꯝꯕ ꯁꯞꯄꯣꯔꯠ ꯃꯌꯥꯝ ꯑꯃ ꯃꯥꯔꯀꯦꯠꯇꯤꯡ ꯁꯞꯄꯣꯔꯠ ꯑꯗꯨꯃꯥꯏꯅ ꯇꯧꯗꯅ ꯃꯌꯥꯝ ꯑꯃ ꯄꯤ